ꯁꯥꯇ꯭ꯔꯁꯤꯡꯅ ꯀꯔꯤ ꯄꯥꯝꯕ꯭ꯔꯥ ꯍꯥꯏꯕꯁꯤ ꯑꯩꯈꯣꯏ ꯑꯣꯖꯥꯒ ꯏꯄꯥ ꯏꯃꯥꯅ ꯈꯪꯕ ꯉꯝꯗꯕ ꯑꯗꯨꯅ ꯑꯅꯤ ꯑꯣꯏꯌꯦ ꯑꯍꯨꯝꯁꯨꯕꯁꯤꯅ ꯁꯥꯇ꯭ꯔꯁꯤꯡꯅ ꯏꯟꯇꯔꯦꯁ ꯄꯤꯕ ꯐꯤꯜꯗ ꯑꯩꯈꯣꯏꯅ ꯃꯣꯏꯒꯤ ꯑꯗꯨ ꯈꯪꯕ ꯉꯝꯗꯕꯒꯤ ꯑꯗꯨꯅ ꯃꯔꯤ ꯑꯣꯏꯅ ꯑꯩꯈꯣꯏꯒꯤ ꯏꯖꯨꯀꯦꯁꯟ ꯁꯤꯁꯇꯦꯝ ꯏꯟꯗꯤꯌꯥꯒꯤꯁꯤ ꯑꯥ ꯀꯟꯇ꯭ꯔꯤ ꯑꯇꯣꯞꯄꯗꯒꯤ ꯃꯈꯥꯗ ꯂꯩꯔ ꯂꯩꯌꯦ ꯑꯗꯨꯅ ꯏꯟꯗꯤꯌꯥꯁꯤꯗꯁꯨ ꯃꯤꯅꯤꯁꯇ꯭ꯔꯤ ꯑꯣꯐ ꯏꯖꯨꯀꯦꯀꯁꯟꯅ ꯑꯅꯧꯕ ꯁꯤꯁꯇꯦꯝ ꯑꯅꯧꯕꯁꯤ ꯏꯟꯇ꯭ꯔꯗ꯭ꯌꯨꯁ ꯏꯝꯄ꯭ꯂꯤꯃꯦꯟ ꯇꯧꯗ꯭ꯔꯗꯤ ꯏꯟꯗꯤꯌꯥꯒꯤ ꯏꯖꯨꯀꯦꯁꯟ ꯁꯤꯁꯇꯦꯝ ꯑꯁꯤ ꯃꯈꯥꯗ ꯑꯗꯨꯝ ꯂꯩꯔꯒꯅꯤ ꯑꯗꯨꯅ ꯑꯊꯨꯕ ꯃꯇꯝꯗ ꯏꯟꯗꯤꯌꯥꯒꯤ ꯏꯖꯨꯀꯦꯁꯟ ꯁꯤꯁꯇꯦꯝꯁꯤ ꯁꯤꯡꯅꯕꯁꯤ ꯍꯣꯠꯅꯕꯤꯌꯨ ꯑꯗꯨꯅ ꯃꯔꯨꯑꯣꯏꯔꯦ ꯍꯥꯏꯌꯦ